ꯚꯥꯔꯠꯀ ꯕ꯭ꯔꯤꯇꯤꯁꯀ ꯇꯧꯅꯈꯤꯕ ꯑꯟꯗꯂꯣꯟ ꯑꯃ ꯍꯥꯏꯔꯒꯗꯤ ꯅꯟ ꯀꯣꯑꯣꯄꯔꯦꯁꯟ ꯃꯨꯐꯃꯦꯟ ꯍꯥꯏꯕꯁꯤꯁꯨ ꯑꯃꯅꯤ ꯑꯗꯨꯒ ꯚꯥꯔꯠꯇ ꯕ꯭ꯔꯤꯇꯤꯁꯅ ꯐꯤꯔꯣꯟ ꯑꯃꯁꯨꯡ ꯆꯦꯡ ꯍꯋꯥꯏ ꯌꯣꯟꯁꯤꯜꯂꯛꯄꯗ ꯚꯥꯔꯠꯅ ꯂꯩꯗꯕ ꯑꯗꯨꯗꯒꯤ ꯏꯟꯗꯤꯌꯥꯅ ꯚꯥꯔꯠꯅ ꯃꯣꯏꯁꯨ ꯍꯟꯖꯈꯤꯅꯤ ꯍꯥꯏꯅ ꯇꯧꯕ ꯑꯗꯨꯒꯤ ꯑꯟꯗꯂꯣꯟ ꯑꯃꯅꯤ